ꯑꯩꯅ ꯑꯩꯈꯣꯏ ꯈꯨꯟ ꯇꯦꯡꯅꯧꯄꯜꯒꯤ ꯃꯅꯥꯊꯣꯟ ꯆꯦꯟꯕ ꯃꯇꯝꯗ ꯇꯦꯡꯅꯧꯄꯜ ꯇꯨ ꯄꯂꯦꯜꯐꯥꯎꯕ ꯆꯦꯟꯕ ꯃꯅꯥꯊꯣꯜ ꯑꯗꯨꯗ ꯑꯩꯅ ꯀꯟꯅ ꯆꯦꯜꯂꯛꯄ ꯃꯇꯝꯗ ꯆꯤꯡꯒꯤ ꯑꯉꯝꯕ ꯆꯦꯟꯊꯕ ꯃꯇꯝꯗ ꯑꯩꯒꯤ ꯈꯣꯡ ꯌꯦꯠ ꯊꯪꯕ ꯑꯁꯤ ꯂꯩꯊꯦꯛꯈꯤꯕꯗꯒꯤ ꯈꯨꯎ ꯑꯁꯤ ꯌꯥꯝꯅ ꯊꯤꯅ ꯁꯣꯛꯇꯨꯅ ꯂꯩꯕꯗꯒꯤ ꯑꯩꯈꯣꯏ ꯈꯨꯟꯒꯤ ꯇꯦꯡꯅꯧꯄꯜꯒꯤ ꯑꯦꯝꯕꯨꯂꯦꯟꯁ ꯑꯗꯨꯅ ꯀꯛꯆꯤꯡ ꯇꯥꯅ ꯀꯛꯆꯤꯡꯗ ꯄꯨꯔꯛꯂꯕ ꯃꯇꯨꯡꯗ ꯀꯛꯆꯤꯡꯒꯤ ꯖꯤꯚꯟꯂꯇꯥ ꯍꯣꯁꯄꯤꯇꯥꯜꯗ ꯌꯦꯡꯕ ꯌꯥꯕ ꯀꯌꯥ ꯌꯦꯡꯂꯕ ꯇꯨꯡꯗ ꯀꯛꯆꯤꯡꯒꯤ ꯖꯤꯚꯟꯂꯇꯥ ꯍꯣꯁꯄꯤꯇꯥꯜꯒꯤ ꯗꯥꯛꯇꯔꯁꯤꯡꯅ ꯁꯤꯗꯤ ꯌꯦꯡꯕ ꯉꯝꯂꯔꯣꯏ ꯍꯥꯏꯔꯛꯄꯗꯒꯤ ꯏꯝꯐꯥꯜꯗ ꯑꯃꯨꯛ ꯑꯦꯝꯕꯨꯂꯦꯟꯁꯇ ꯍꯥꯞꯇꯨꯅ ꯄꯨꯔꯕꯒꯤ ꯃꯇꯨꯡꯗ ꯏꯝꯐꯥꯜꯒꯤ ꯔꯤꯝꯁ ꯍꯣꯁꯄꯤꯇꯥꯟ ꯌꯧꯔꯛꯂꯕ ꯌꯧꯔꯕ ꯃꯇꯨꯡꯗ ꯔꯤꯝꯁꯀꯤ ꯗꯣꯛꯇꯔꯁꯤꯡꯅ ꯀꯟꯅ ꯍꯣꯠꯅꯗꯨꯅ ꯅꯨꯃꯤꯠ ꯀꯌꯥꯅꯤ ꯆꯪꯗꯨꯅ ꯍꯤꯗꯥꯛ ꯒꯨꯂꯤ ꯀꯌꯥꯃꯔꯨꯝ ꯄꯤꯖꯗꯨꯅ ꯌꯦꯡꯈꯤ ꯑꯗꯨꯗꯁꯨ ꯐꯗꯕꯗꯒꯤ ꯑꯣꯄꯔꯦꯁꯟ ꯇꯧꯕ ꯇꯥꯈꯤ ꯑꯣꯄꯔꯦꯁꯟ ꯇꯧꯕ ꯇꯥꯈꯤ ꯑꯗꯨꯒ ꯃꯇꯝ ꯈ꯭ꯔ ꯂꯩꯔꯒ ꯑꯣꯄꯔꯦꯁꯟ ꯇꯧꯔꯒ ꯑꯩꯒꯤ ꯈꯣꯡ ꯑꯁꯤ ꯑꯩꯒꯤ ꯈꯣꯡ ꯑꯁꯤ ꯍꯤꯗꯥꯛ ꯅꯨꯡꯗꯥꯛ ꯈꯔ ꯆꯥꯔꯒ ꯐꯔꯛꯀꯅꯤ ꯍꯥꯏꯕꯗꯒꯤ ꯌꯨꯝꯗ ꯄꯨꯔꯛꯈꯤ ꯑꯗꯨꯕꯨ ꯍꯤꯗꯥꯛ ꯅꯨꯡꯗꯥꯛ ꯑꯗꯨ ꯆꯥꯔꯕꯒꯤ ꯆꯥꯔꯕꯒꯤ ꯇꯨꯡꯗꯁꯨ ꯐꯔꯛꯇꯕꯗꯒꯤ ꯑꯃꯨꯛ ꯍꯟꯅ ꯆꯦꯛ ꯆꯠꯂꯤ ꯆꯦꯛ ꯆꯠꯂꯕꯒꯤ ꯇꯨꯡꯗ ꯗꯣꯛꯇꯔꯁꯤꯡꯅ ꯗꯣꯛꯇꯔꯁꯤꯡꯅ ꯍꯥꯏꯔꯛꯏ ꯍꯤꯗꯥꯛ ꯅꯨꯡꯗꯥꯛ ꯑꯗꯨꯝ ꯃꯇꯝ ꯆꯥꯅ ꯆꯥꯗꯕꯒꯤ ꯊꯣꯛꯂꯤꯕ ꯊꯣꯛꯂꯤꯕꯅꯤ ꯑꯁꯤ ꯅꯪ ꯅꯈꯣꯡ ꯑꯁꯤ ꯍꯥꯟꯅꯒꯤ ꯃꯇꯧꯒꯨꯝꯅ ꯂꯦꯡ ꯑꯣꯠꯇꯅ ꯇꯧꯒꯅꯨ ꯍꯥꯏꯕꯗꯁꯨ ꯂꯦꯡ ꯑꯣꯠꯇꯅ ꯇꯧꯕꯗꯒꯤ ꯊꯣꯛꯂꯤꯕꯅꯤ ꯍꯥꯏꯗꯨꯅ ꯗꯣꯛꯇꯔ ꯑꯗꯨꯗ ꯑꯃꯨꯛ ꯍꯟꯅ ꯃꯇꯝ ꯈ꯭ꯔ ꯑꯃꯨꯛ ꯂꯩꯊꯍꯟꯈꯤꯗꯨꯅ ꯈꯣꯡ ꯑꯁꯤꯗ ꯕꯦꯟꯗꯦꯁ ꯀꯌꯥꯃꯔꯨꯝ ꯌꯦꯠꯁꯤꯟꯗꯨꯅ ꯅꯨꯃꯤꯠ ꯀꯌꯥꯃꯔꯨꯝ ꯊꯝꯂꯕꯒꯤ ꯇꯨꯡꯗ ꯑꯃꯨꯛ ꯀꯥꯏꯊꯣꯛꯂꯒ ꯃꯣꯈꯣꯏꯅ ꯍꯤꯗꯥꯛ ꯑꯃꯨꯛ ꯄꯪꯊꯅꯕꯒꯤ ꯀꯥꯞꯇꯨꯅ ꯈꯣꯡꯗꯨꯗ ꯑꯃꯨꯛ ꯍꯟꯅ ꯐꯥꯔꯁꯠ ꯑꯦꯗ ꯀꯌꯥꯃꯔꯨꯝ ꯄꯤꯗꯨꯅ ꯄꯤꯗꯨꯅ ꯊꯝꯈꯤ ꯑꯗꯨꯒꯤ ꯇꯨꯡꯗ ꯅꯣꯡꯉꯥꯜꯂꯒ ꯗꯣꯛꯇꯔ ꯑꯗꯨꯗꯒꯤ ꯔꯤꯁꯥꯔꯁ ꯇꯧꯔꯛꯂꯕꯒꯤ ꯇꯨꯡꯗ ꯗꯥꯛꯇꯔ ꯑꯗꯨꯅ ꯑꯃꯨꯛ ꯍꯟꯅ ꯍꯤꯗꯥꯛ ꯒꯨꯂꯤ ꯑꯗꯨ ꯐꯖꯅ ꯍꯥꯟꯅꯒꯤ ꯍꯤꯗꯥꯛ ꯒꯨꯂꯤ ꯑꯗꯨꯒꯨꯝꯅ ꯆꯞ ꯃꯥꯟꯅꯅ ꯍꯤꯗꯥꯛ ꯒꯨꯂꯤ ꯑꯗꯨ ꯏꯔꯛꯈꯤ ꯑꯗꯨꯒ ꯃꯇꯝ ꯆꯥꯅ ꯆꯥꯅ ꯆꯥꯎ ꯍꯥꯏꯑꯦ ꯍꯥꯏꯔꯛꯏ ꯑꯗꯨꯒ ꯍꯥꯟꯅꯒꯨꯝꯅ ꯈꯣꯡ ꯑꯁꯤ ꯂꯦꯡ ꯑꯣꯠꯇꯨꯅ ꯂꯩꯒꯅꯨ ꯍꯥꯏꯔꯛꯏ ꯑꯗꯣ ꯍꯞꯇꯥ ꯑꯃ ꯂꯩꯔꯕꯒꯤ ꯇꯨꯡꯗ ꯑꯗꯨꯒ ꯂꯥꯛꯎ ꯍꯥꯏꯔꯛꯈꯤ ꯑꯗꯨꯗꯒꯤ ꯍꯣꯁꯄꯤꯇꯥꯜꯗꯒꯤ ꯑꯩꯈꯣꯏ ꯑꯩꯈꯣ ꯏꯃꯨꯡꯒꯤ ꯗꯥ ꯍꯣꯏꯒ ꯀꯨꯝꯂꯛꯂꯕ ꯇꯨꯡ ꯀꯨꯝꯂꯛꯈꯤ ꯍꯞꯇꯥ ꯃꯨꯛ ꯈꯣꯡꯁꯤ ꯂꯦꯡꯗꯅ ꯂꯩꯔꯕꯒꯤ ꯃꯇꯨꯡꯗ ꯍꯤꯗꯥꯛ ꯑꯗꯨꯁꯨ ꯃꯇꯝ ꯆꯥꯅ ꯆꯥꯅ ꯆꯥꯔꯕꯒꯤ ꯇꯨꯡꯗ ꯈꯔ ꯈꯔ ꯐꯖꯤꯜꯂꯛꯈꯤ ꯑꯗꯨꯒ ꯍꯣꯁꯄꯤꯇꯥꯟ ꯑꯗꯨꯗ ꯍꯞꯇꯥ ꯑꯃꯒꯤ ꯇꯨꯡꯗ ꯆꯦꯛ ꯆꯠꯄꯗꯗꯤ ꯐꯔꯅꯤ ꯍꯥꯏꯔꯛꯇꯨꯅ ꯐꯔꯅꯤ ꯍꯥꯏꯔꯛꯈꯤ ꯑꯗꯨꯒ ꯍꯤꯗꯥꯛ ꯑꯁꯤ ꯃꯈꯥ ꯇꯥꯅ ꯈꯔꯒ ꯆꯥꯊꯈꯣ ꯍꯥꯏꯗꯨꯅ ꯗꯥꯛꯇꯔ ꯑꯗꯨꯅ ꯍꯜꯂꯒ ꯑꯃꯨꯛ ꯍꯥꯏ ꯍꯥꯏꯔꯛꯈꯤ ꯑꯗꯨꯗꯒꯤ ꯑꯩꯈꯣꯏ ꯑꯃꯨꯛ ꯍꯟꯅ ꯗꯣꯛꯇꯔꯗꯒꯤ ꯌꯨꯝꯗꯒꯤ ꯍꯜꯂꯛꯂꯕꯒꯤ ꯍꯜꯂꯛꯈꯤ ꯍꯂꯛꯂꯕꯒꯤ ꯇꯨꯡꯗ ꯍꯤꯗꯥꯛ ꯑꯗꯨ ꯃꯇꯝ ꯈꯔ ꯆꯥꯔꯕꯒꯤ ꯇꯨꯡꯗ ꯑꯩꯒꯤ ꯈꯣꯡ ꯑꯁꯦ ꯇꯞꯅ ꯇꯞꯅ ꯐ ꯐꯖꯤꯜꯂꯛꯇꯨꯅ ꯍꯧꯖꯤꯛꯇꯤ ꯑꯁꯣꯏ ꯑꯉꯥꯝ ꯌꯥꯎꯗꯅ ꯂꯩꯔꯤ